ꯆꯠꯊꯣꯛ ꯆꯠꯁꯤꯟ ꯐꯪꯅꯕ ꯑꯗꯣꯝꯒꯤ ꯃꯐꯝꯗ ꯀꯔꯝꯅ ꯁꯥꯐꯨ ꯂꯩꯔꯝꯕꯗ ꯆꯠꯊꯣꯛ ꯆꯠꯁꯤꯟꯒꯤ ꯃꯑꯣꯡꯗꯨꯗ ꯃꯃꯥꯡꯗ ꯄꯣꯛꯈꯤꯕꯁꯤꯡꯗꯨꯗꯤ ꯑꯍꯜ ꯂꯃꯟꯁꯤꯡꯅ ꯑꯃꯗ ꯆꯠꯀꯦ ꯍꯥꯏꯕ ꯃꯇꯝꯗ ꯑꯃꯗꯁꯨ ꯆꯠꯄ ꯐꯪꯈꯤꯗꯦ ꯑꯗꯒꯤꯗꯤ ꯑꯩꯈꯣꯏꯅ ꯆꯠꯄ ꯃꯇꯝꯗꯗꯤ ꯑꯩꯈꯣꯏ ꯁꯤꯗ ꯆꯠꯂꯨꯒꯦ ꯍꯥꯏꯔꯗꯗꯤ ꯑꯩꯈꯣꯏ ꯒꯥꯔꯤ ꯑꯃ ꯑꯗꯨꯝ ꯐꯪꯉꯤ ꯁꯣꯝꯗ ꯆꯠꯀꯦ ꯍꯥꯏꯁꯨ ꯒꯥꯔꯤ ꯑꯃ ꯑꯗꯨꯝ ꯐꯪꯉꯤ ꯑꯍꯜ ꯃꯃꯥꯡꯒꯤ ꯑꯍꯜ ꯂꯃꯟꯁꯤꯡꯗꯨꯗꯤ ꯆꯠꯀꯦ ꯍꯥꯏꯕ ꯃꯇꯝꯗꯁꯨ ꯃꯣꯏꯗꯤ ꯃꯐꯝ ꯌꯥꯝꯅ ꯆꯠꯄ ꯐꯪꯈꯤꯗꯦ ꯒꯥꯔꯤꯁꯨ ꯌꯥꯝꯅ ꯋꯥꯅ ꯐꯪꯉꯤ ꯍꯟꯗꯛꯀꯤꯁꯤꯗꯤ ꯑꯩꯈꯣꯏꯒꯤ ꯃꯇꯝꯗꯗꯤ ꯑꯩꯈꯣꯏ ꯂꯝꯕꯤ ꯑꯃꯗ ꯆꯠꯀꯦ ꯄꯥꯝꯃꯁꯨ ꯒꯥꯔꯤ ꯑꯃ ꯍꯦꯛꯇ ꯐꯪꯉꯤ ꯑꯗꯣꯝꯗ ꯆꯠꯀꯦ ꯍꯥꯏꯔꯁꯨ ꯑꯩꯈꯣꯏ ꯒꯥꯔꯤ ꯑꯃꯗ ꯑꯗꯨꯝ ꯆꯠꯀꯦꯅ ꯐꯪꯉꯤ ꯑꯗꯒꯤꯗꯤ ꯑꯩꯈꯣꯏꯅ ꯆꯠꯅꯤꯡꯕ ꯃꯐꯝ ꯀꯌꯥ ꯂꯩꯔꯁꯨ ꯒꯥꯔꯤ ꯑꯗꯨꯝ ꯐꯪꯉꯤ ꯁꯤꯗ ꯆꯠꯀꯦ ꯍꯥꯏꯔꯁꯨ ꯑꯗꯨꯝ ꯐꯪꯉꯤ ꯃꯃꯥꯡꯒꯤ ꯑꯍꯜ ꯂꯃꯟꯁꯤꯡꯅꯗꯤ ꯆꯠꯅꯤꯡꯕ ꯃꯐꯝꯗ ꯀꯌꯥ ꯃꯣꯏ ꯒꯥꯔꯤ ꯊꯑꯣꯏꯅ ꯐꯪꯈꯤꯗꯦ ꯃꯈꯣꯡꯅ ꯑꯗꯨꯝ ꯆꯠꯇꯨꯅ ꯂꯥꯛꯏ